ꯊꯋꯥꯏꯃꯤꯆꯥꯛ ꯑꯁꯤ ꯑꯩꯈꯣꯏ ꯃꯤꯑꯣꯏꯕꯒꯤ ꯂꯩꯔꯤꯕ ꯄꯤꯛꯊ꯭ꯔꯤꯕꯤ ꯑꯁꯤꯗꯒꯤ ꯌꯥꯝꯅ ꯂꯥꯞꯅ ꯂꯩꯕ ꯃꯐꯝꯗꯒꯤꯅꯤ ꯂꯩꯔꯤꯕ ꯑꯁꯤ ꯃꯈꯣꯏꯅ ꯑꯗꯨꯕꯨ ꯍꯥꯏꯔꯤꯕ ꯊꯋꯥꯏ ꯃꯤꯆꯥꯛ ꯑꯁꯦ ꯑꯩꯈꯣꯏꯅ ꯌꯦꯡꯕꯗ ꯅꯨꯃꯤꯗꯥꯡꯒꯤ ꯃꯇꯝꯗ ꯌꯥꯝꯅ ꯐꯖꯩ ꯀꯅꯥꯒꯨꯝꯕ ꯃꯤꯑꯣꯏ ꯈꯨꯗꯤꯡꯃꯛꯅ ꯋꯥꯔꯕ ꯃꯇꯝꯗ ꯅꯠꯇ꯭ꯔꯒꯅ ꯊꯋꯥꯏ ꯅꯨꯡꯉꯥꯏꯔꯛꯇ꯭ꯔꯕ ꯃꯇꯝꯗ ꯑꯩꯈꯣꯏꯅ ꯊꯋꯥꯟ ꯃꯤꯆꯥꯛ ꯑꯁꯤ ꯌꯦꯡꯉꯒ ꯋꯥꯈꯜ ꯄꯣꯊꯥꯅꯩ ꯍꯥꯏꯕ ꯑꯍꯜꯁꯤꯡꯒꯤ ꯋꯥꯔꯤꯅꯤ ꯏꯁꯩꯗ ꯑꯩꯈꯣꯏꯅ ꯃꯁꯤ ꯏꯁꯩꯗꯁꯨ ꯀꯌꯥ ꯑꯃ ꯑꯩꯈꯣꯏꯅ ꯇꯥꯟꯅꯔꯤ ꯍꯥꯏꯔꯤꯕ ꯊꯋꯥꯟ ꯃꯤꯆꯥꯛ ꯑꯁꯦ ꯃꯤꯑꯣꯏꯕꯒꯤ ꯊꯃꯣꯏꯕꯨ ꯄꯦꯜꯂꯟꯕ ꯉꯝꯕ ꯑꯗꯨꯒꯨꯝꯂꯕ ꯑꯁ ꯑꯁ ꯒꯣꯠꯅ ꯄꯤꯕ ꯀꯔꯤꯅꯤ ꯄꯣꯠꯁꯛ ꯑꯃꯅꯤ ꯑꯗꯨꯅ ꯍꯥꯏꯔꯤꯕ ꯊꯋꯥꯟ ꯃꯤꯆꯥꯛ ꯑꯁꯦ ꯑꯩꯈꯣꯏꯅ ꯌꯦꯡꯕ ꯃꯇꯝꯗꯁꯨ ꯄꯨꯛꯅꯤꯡꯗ ꯅꯨꯡꯉꯥꯏ ꯑꯃꯁꯨꯡ ꯑꯩꯈꯣꯏꯅ ꯑꯉꯥꯡ ꯑꯣꯏꯔꯤꯉꯩ ꯃꯇꯝꯗ ꯑꯍꯜꯁꯤꯡꯅ ꯋꯥꯔꯤ ꯂꯤꯕꯤꯕ ꯃꯆꯤꯟ ꯃꯅꯥꯎ ꯇꯔꯦꯠꯀꯤ ꯋꯥꯔꯤꯒ ꯍꯥꯏꯔꯒ ꯂꯤꯕ ꯃꯇꯝꯗꯨꯗꯩꯗ ꯑꯩꯈꯣꯏꯅ ꯊꯋꯥꯟ ꯃꯤꯆꯥꯛꯁꯤ ꯌꯦꯡꯕ ꯃꯇꯝꯗ ꯑꯗꯨꯒꯨꯝꯕ ꯅꯨꯡꯉꯥꯏꯈꯤꯕꯁꯤꯡ ꯑꯗꯣ ꯍꯧꯖꯤꯛꯃꯛꯁꯨ ꯑꯗꯨꯃꯛ ꯐꯥꯎꯋꯦ